ꯃꯅꯤꯄꯨꯔꯤ ꯂꯣꯟ ꯑꯁꯤ ꯚꯥꯔꯠꯀꯤ ꯑꯣꯐꯤꯁꯤꯁꯦꯟ ꯂꯣꯟ ꯍꯤꯟꯗꯤꯒ ꯆꯥꯡꯗꯝꯅꯕ ꯃꯇꯝꯗ ꯑꯌꯥꯝꯕ ꯁꯔꯨꯛꯇꯤ ꯃꯥꯟꯅꯩ ꯍꯥꯏꯗꯣꯛꯄ ꯃꯇꯝꯗꯁꯨ ꯃꯅꯤꯄꯨꯔꯤ ꯑꯃꯁꯨꯡ ꯚꯥꯔꯠꯀꯤ ꯑꯣꯐꯤꯁꯤꯁꯦꯜ ꯂꯣꯜ ꯑꯣꯏꯔꯤꯕ ꯍꯤꯟꯗꯤ ꯑꯁꯤ ꯑꯌꯥꯝꯕ ꯃꯥꯟꯅꯩ ꯍꯥꯏꯗꯣꯛꯄ ꯃꯇꯝꯗ ꯌꯥꯝꯅ ꯅꯨꯡꯉꯥꯏꯅ ꯍꯥꯏꯗꯣꯛꯄ ꯌꯥꯏ ꯑꯗꯨꯕꯨ ꯋꯥꯍꯩ ꯑꯣꯏꯅ ꯏꯔꯛꯄ ꯃꯇꯝꯗ ꯋꯥꯍꯩ ꯑꯣꯏꯅ ꯏꯗꯨꯅ ꯂꯩꯔꯝꯃꯤꯕ ꯋꯥꯍꯩꯗꯨ ꯄꯥꯕ ꯃꯇꯝꯗ ꯍꯤꯟꯗꯤꯗꯒꯤꯗꯤ ꯃꯅꯤꯄꯨꯔꯤꯅ ꯍꯦꯟꯅ ꯂꯥꯏꯒꯅꯤ ꯃꯔꯝꯗꯤ ꯃꯅꯤꯄꯨꯔꯤꯒꯤ ꯀꯟꯁꯣꯅꯦꯟ ꯑꯅꯤ ꯊꯪꯅꯗꯨꯅ ꯂꯩꯔꯝꯕ ꯃꯇꯝꯗ ꯑꯄꯨꯟ ꯇꯞꯇꯨꯅ ꯋꯥꯍꯩ ꯑꯅꯤꯗꯨ ꯄꯨꯟꯅ ꯍꯥꯏꯃꯤꯟꯅꯩ ꯑꯗꯨꯕꯨ ꯍꯤꯟꯗꯤꯒꯤꯗꯤ ꯃꯌꯦꯛ ꯑꯅꯤꯗꯨ ꯁꯝꯖꯟꯅꯗꯨꯅ ꯏꯗꯨꯅ ꯃꯔꯛꯇ ꯈꯪꯗꯕ ꯀꯔꯤꯅꯣ ꯍꯥꯏꯕ ꯒ꯭ꯌꯥꯟ ꯇꯥꯗꯕ ꯃꯔꯛꯇ ꯌꯥꯎꯔꯛꯇꯨꯅ ꯀꯔꯝꯍꯥꯏꯅ ꯄꯥꯒꯅꯤ ꯈꯪꯗꯕꯁꯨ ꯌꯥꯎꯔꯛꯇꯕ ꯅꯠꯇꯦ ꯃꯔꯝ ꯑꯁꯤꯅ ꯃꯅꯤꯄꯨꯔ ꯂꯣꯟ ꯑꯁꯤꯅ ꯍꯤꯟꯗꯤꯗꯒꯤ ꯈꯔꯗꯤ ꯂꯥꯏꯕ ꯍꯦꯜꯂꯤ ꯍꯥꯏꯅ ꯍꯥꯏꯅꯤꯡꯏ ꯃꯌꯦꯛꯁꯤꯡꯗꯨꯁꯨ ꯍꯤꯟꯗꯤꯒꯤ ꯃꯌꯦꯛꯅ ꯍꯦꯟꯅ ꯌꯥꯝꯃꯤ ꯃꯅꯤꯄꯨꯔꯒꯤ ꯃꯌꯦꯛꯇꯤ ꯌꯥꯝꯗꯦ ꯑꯗꯨꯅ ꯃꯌꯦꯛ ꯈꯪꯅꯕ ꯍꯣꯠꯅꯕ ꯃꯇꯝꯗꯁꯨ ꯃꯅꯤꯄꯨꯔꯤ ꯃꯌꯦꯛꯁꯤꯅ ꯍꯦꯟꯅ ꯊꯨꯅ ꯈꯪꯕ ꯉꯝꯒꯅꯤ ꯍꯥꯏꯅ ꯈꯜꯂꯤ